ꯃꯅꯤꯄꯨꯔꯗ ꯏꯁꯇꯦꯠ ꯄꯨꯂꯤꯁ ꯂꯩ ꯑꯩꯌꯥꯔꯕꯤ ꯂꯩ ꯀꯃꯥꯟꯗꯣ ꯂꯩ ꯍꯥꯏꯔꯤꯕ ꯃꯤꯂꯤꯇ ꯍꯥꯏꯔꯤꯕ ꯏꯁꯇꯦꯠꯀꯤ ꯐꯣꯔꯁꯁꯤꯡ ꯑꯁꯤꯅ ꯃꯇꯝ ꯃꯇꯝꯗ ꯊꯣꯛꯂꯛꯄ ꯏꯔꯥꯡꯁꯤꯡ ꯑꯃꯗꯤ ꯄ꯭ꯔꯣꯕ꯭ꯂꯦꯝꯁꯤꯡꯕꯨ ꯁꯣꯜꯞ ꯇꯧꯅꯕ ꯍꯣꯠꯅꯩ ꯑꯌꯥꯝꯕꯅ ꯏꯁꯇꯦꯠ ꯄꯨꯂꯤꯁ ꯑꯃꯗꯤ ꯀꯃꯥꯟꯗꯣ ꯑꯩ ꯌꯥꯔ ꯕꯤꯁꯤꯡꯅ ꯌꯥꯝꯅ ꯃꯔꯨꯑꯣꯏꯅ ꯍꯣꯠꯅꯩ ꯏꯔꯥꯡ ꯊꯣꯛꯂꯕ ꯃꯐꯝꯁꯤꯡꯗ ꯆꯪꯁꯤꯜꯂꯒ ꯏꯔꯥꯡ ꯑꯗꯨ ꯅꯦꯝꯊꯅꯕ ꯍꯣꯠꯅꯩ ꯃꯈꯣꯏꯗ ꯒꯕꯔꯃꯦꯟꯅ ꯈꯨꯠꯁꯨ ꯈꯨꯠꯂꯥꯏ ꯀꯌꯥꯃꯨꯛ ꯁꯤꯖꯤꯟꯅꯩ ꯗꯤꯐꯦꯟꯁ ꯇꯧꯅꯕ ꯏꯔꯥꯡ ꯑꯗꯨ ꯗꯤꯐꯦꯟꯁ ꯇꯧꯅꯉꯥꯏꯗꯃꯛꯇ ꯃꯅꯤꯄꯨꯔ ꯑꯁꯤ ꯑꯩꯈꯣꯏꯅ ꯃꯅꯤꯄꯨꯔꯗꯁꯨ ꯇꯥꯔꯐꯤꯛ ꯄꯨꯂꯤꯁꯅ ꯏꯔꯥꯡ ꯇꯧꯔꯝꯂꯕ ꯃꯤ ꯑꯃꯗꯤ ꯆꯦꯟꯈ꯭ꯔꯕꯁꯨ ꯇꯥꯔꯐꯤꯛ ꯄꯨꯂꯤꯁꯀꯤ ꯃꯇꯦꯡꯗꯒꯤ ꯐꯥꯕꯁꯨ ꯌꯥꯎꯏ ꯌꯥꯎꯅꯩ ꯇ꯭ꯔꯥꯐꯤꯛ ꯄꯨꯂꯤꯁꯀꯤ ꯁꯤꯒꯤꯅꯦꯜ ꯃꯥꯒꯤ ꯁꯤꯒꯤꯅꯦꯟꯗꯒꯤ ꯑꯃꯗꯤ ꯂꯝꯕꯤꯗ ꯁꯤ ꯁꯤ ꯀꯦꯃꯦꯔꯥꯒꯤ ꯃꯇꯦꯡꯗꯒꯤ ꯇ꯭ꯔꯥꯐꯤꯛ ꯄꯨꯂꯤꯁꯅ ꯐꯥꯕ ꯌꯥꯎꯏ ꯃꯅꯤꯄꯨꯔ ꯁꯥꯏꯕꯔ ꯑꯌꯥꯝꯕꯅ ꯃꯅꯤꯄꯨꯔ ꯄꯨꯂꯤꯁꯅ ꯁꯥꯏꯕꯔ ꯀ꯭ꯔꯥꯏꯝꯗ ꯔꯤꯄꯣꯔꯠ ꯇꯧꯔꯛꯄ ꯀꯦꯁꯁꯤꯡꯁꯨ ꯊꯦꯡꯅꯩ ꯏꯔꯥꯡꯁꯤꯡ ꯑꯗꯨ ꯐꯣꯔꯦꯟꯁꯤꯛ ꯁꯥꯏꯟꯁꯀꯤ ꯃꯇꯦꯡ ꯂꯧꯔꯒꯁꯨ ꯏꯔꯥꯡꯁꯤꯡ ꯑꯗꯨ ꯑꯩꯈꯣꯏꯅ ꯊꯦꯝꯖꯟꯕꯤꯅꯕ ꯌꯥꯝ ꯀꯟꯅꯁꯨ ꯍꯣꯠꯅꯩ ꯑꯗꯨꯒ ꯄꯨꯂꯤꯁ ꯗꯤꯄꯥꯔꯠꯃꯦꯟꯅꯁꯨ ꯍꯣꯠꯅꯩ